ꯑꯩꯅ ꯉꯥ ꯐꯥꯕꯗ ꯁꯤꯖꯤꯟꯅꯔꯤꯕ ꯍꯤ ꯑꯗꯣ ꯃꯤ ꯑꯃꯈꯛꯇ ꯇꯣꯡꯕ ꯌꯥꯕ ꯈꯨꯠꯅ ꯏꯁꯥꯅ ꯑꯗꯨꯝ ꯍꯣꯟꯖꯕ ꯌꯥꯕ ꯍꯤꯗꯨꯅꯤ ꯃꯈꯣꯏꯁꯦ ꯑꯃꯒ ꯑꯃꯒ ꯈꯦꯠꯅꯩ ꯑꯩꯅ ꯁꯤꯖꯤꯟꯅꯔꯤꯕ ꯍꯤꯁꯤꯅ ꯏꯁꯥꯅ ꯍꯣꯟꯖꯔꯒ ꯑꯗꯨꯝ ꯃꯐꯝ ꯃꯆꯥ ꯃꯆꯥ ꯑꯗꯩ ꯑꯄꯤꯛ ꯑꯄꯤꯛꯄ ꯏꯁꯤꯡ ꯂꯝꯕꯤꯗꯁꯨ ꯑꯗꯨꯝ ꯆꯠꯄ ꯌꯥꯏ ꯑꯗꯨꯒ ꯍꯤ ꯃꯈꯜ ꯈꯔ ꯑꯗꯨꯅ ꯊꯥꯎ ꯍꯥꯜꯂꯒ ꯏꯟꯖꯤꯟꯒꯤ ꯃꯇꯦꯡꯅ ꯆꯦꯟꯂꯦ ꯑꯗꯨꯅ ꯍꯤ ꯌꯥꯡꯕꯗꯤ ꯍꯦꯜꯂꯦ ꯑꯗꯨꯕꯨ ꯑꯩꯅ ꯁꯤꯖꯤꯟꯅꯔꯤꯕ ꯍꯤꯁꯤꯗꯤ ꯌꯥꯡꯕꯗꯤ ꯌꯥꯡꯗꯦ ꯑꯗꯨꯕꯨ ꯑꯩꯒꯤ ꯑꯣꯏꯅꯗꯤ ꯌꯥꯝꯅ ꯅꯨꯡꯉꯥꯏꯅ ꯁꯤꯖꯤꯟꯅꯩ ꯑꯩꯒꯤ ꯍꯤꯁꯦ ꯏꯁꯥꯅ ꯈꯨꯠ ꯍꯣꯟꯖꯕ ꯍꯤꯗꯨꯒꯤ ꯃꯄꯨ ꯑꯣꯏꯖꯩ